ꯍꯦꯜꯂꯣ ꯑꯥ ꯄꯥꯛꯅꯝꯅꯦ ꯄꯥꯛꯅꯝꯁꯦ ꯄꯥꯛꯅꯝꯁꯦ ꯃꯈꯜ ꯈꯔ ꯌꯥꯝꯈ꯭ꯔꯦꯕ ꯄꯥꯛꯅꯝꯁꯦ ꯑꯩꯈꯣꯏꯒꯤ ꯑꯩꯈꯣꯏꯒꯤ ꯉꯥꯔꯤꯒꯨꯝꯕ ꯀꯔꯤꯒꯨꯝꯕ ꯃꯅꯤꯄꯨꯔꯒꯤ ꯆꯥꯟꯅꯔꯤꯕ ꯉꯥꯔꯤꯁꯦ ꯌꯥꯎꯗꯅ ꯁꯦꯝꯕ ꯑꯃ ꯑꯗꯒꯤ ꯉꯥꯔꯤ ꯌꯥꯎꯔꯒ ꯁꯦꯝꯕ ꯑꯃ ꯃꯣꯔꯣꯛ ꯂꯣꯏꯅ ꯁꯥꯒꯅꯤ ꯄꯥꯛꯅꯝꯁꯦ ꯉꯥꯔꯤ ꯌꯥꯎꯔꯒ ꯁꯦꯝꯕꯁꯤꯅ ꯑꯃꯗ ꯇꯔꯥ ꯄꯤ ꯑꯃꯃꯝꯗ ꯇꯔꯥ ꯂꯣꯏꯅ ꯄꯤ ꯑꯥ ꯃꯣꯔꯣꯛꯇꯤ ꯂꯣꯏꯅ ꯑꯗꯨꯝ ꯁꯥꯒꯅꯤ ꯄꯥꯛꯅꯝ ꯃꯈꯩꯁꯤꯗꯤ ꯑꯌꯥꯝꯕꯅ ꯑꯗꯨꯒ ꯑꯩꯈꯣꯏ ꯑꯃꯁꯤꯅ ꯑꯊꯥꯕꯁꯦ ꯑꯁꯤꯁꯤꯅ ꯀꯩꯅꯣꯅꯦꯕ ꯁꯣꯗꯥ ꯀꯩꯅꯣ ꯕꯦꯁꯣꯟꯅ ꯍꯧꯕ ꯄꯥꯛꯅꯝ ꯁꯤꯁꯤꯅ ꯑꯗꯒꯤ ꯑꯃꯁꯤ ꯆꯥꯁꯨꯕꯤ ꯀꯧꯋꯦ ꯑꯁꯤꯁꯤꯅ ꯆꯦꯡꯅ ꯇꯧꯔꯒ ꯍꯧꯕ ꯑꯗꯒꯤ ꯁꯤꯒꯤ ꯀꯩꯅꯣꯁꯤꯅ ꯑꯥ ꯁꯣꯗꯥ ꯀꯩꯅꯣꯒꯤꯁꯤꯅ ꯕꯦꯁꯣꯟꯒꯤꯁꯤꯅ ꯀꯃꯥꯏ ꯇꯧꯒꯦ ꯍꯥꯏꯕꯗ ꯂꯐꯨ ꯑꯩꯈꯣꯏꯒꯤ ꯂꯐꯣꯏ ꯄꯥꯟꯈꯤꯕꯒꯤ ꯑꯃ ꯂꯩ ꯃꯣꯏꯒꯤ ꯃꯄꯥꯟꯗꯣ ꯑꯗꯨꯏꯗꯨ ꯍꯥꯞꯆꯤꯜꯂꯒ ꯀꯩꯗꯧꯔꯒ ꯍꯥꯞꯇꯧꯔꯤꯕ ꯁꯤꯒꯤ ꯀꯩꯅꯣꯁꯤꯅ ꯕꯦꯁꯣꯟ ꯄꯥꯛꯅꯝꯁꯤꯅ ꯑꯗꯒꯤ ꯑꯃ ꯆꯥꯁꯨꯕꯤꯁꯤꯅ ꯃꯔꯣꯏ ꯅꯥꯛꯀꯨꯞꯄꯤ ꯑꯗꯒꯤ ꯃꯔꯣꯏ ꯅꯄꯥꯛꯄꯤ ꯑꯗꯒꯤ ꯑꯇꯣꯞꯄ ꯃꯔꯣꯏ ꯃꯈꯩꯁꯤꯅ ꯍꯥꯞꯆꯤꯜꯂꯒ ꯁꯦꯝꯗꯧꯔꯤꯕ ꯑꯗꯒꯤ ꯕꯦꯁꯣꯟ ꯄꯥꯛꯅꯝꯁꯤꯅ ꯀꯩꯅꯣ ꯉꯥꯔꯤ ꯌꯥꯎꯗꯕ ꯃꯈꯩ ꯃꯦꯔꯥꯃꯦꯁ ꯀꯔꯤ ꯀꯔꯥꯡ ꯅꯟ ꯚꯦꯖꯤꯇꯦꯔꯤꯌꯥꯟ ꯃꯈꯩꯅꯁꯨ ꯆꯥꯕ ꯌꯥꯕ ꯉꯥꯔꯤ ꯌꯥꯎꯔꯣꯏ ꯃꯣꯔꯣꯛꯇꯤ ꯁꯥꯒꯅꯤ ꯑꯗꯨꯒ ꯆꯥꯁꯨꯕꯤꯁꯤꯅ ꯉꯥꯔꯤ ꯃꯣꯔꯣꯛ ꯌꯥꯎꯔꯒ ꯁꯦꯝꯒꯗꯣꯏꯕ ꯑꯁꯣꯝꯗ ꯂꯩꯔꯤꯕ ꯑꯃ ꯑꯃꯨꯕꯒꯤꯁꯦ ꯑꯁꯤꯅ ꯆꯍꯥꯎ ꯇꯟꯅꯦꯕ ꯁꯤꯒꯨꯝꯕꯁꯤꯅ ꯑꯃꯨꯛ ꯊꯨꯝꯇꯛ ꯊꯨꯝꯇꯛ ꯇꯧꯗꯣꯏꯕ ꯑꯉꯧꯕꯒꯁꯤꯗ ꯑꯃꯨꯕ ꯑꯃꯒ ꯂꯩꯔꯤꯁꯦ ꯑꯁꯤꯁꯤꯅ ꯊꯨꯝꯇꯛ ꯊꯨꯝꯇꯛ ꯇꯧꯔꯅꯦꯕ ꯑꯩꯈꯣꯏꯒꯤ ꯄꯦꯟ ꯀꯦꯛꯀꯤ ꯇꯥꯏꯞꯇ ꯑꯗꯨꯒ ꯁꯤꯒꯤ ꯆꯥꯁꯨꯕꯤ ꯄꯥꯛꯅꯝꯁꯤꯅ ꯑꯃꯨꯛ ꯃꯣꯔꯣꯛ ꯁꯥꯗꯣꯏꯕ ꯑꯩꯈꯣꯏꯒꯤ ꯃꯩꯇꯩ ꯃꯈꯩꯁꯤꯗꯤ ꯃꯣꯔꯣꯛ ꯁꯥꯇꯛ ꯇꯧꯅ ꯆꯥꯕꯁꯤꯅ ꯈꯔ ꯍꯦꯟꯅ ꯄꯥꯝꯖꯕꯅꯤꯅ ꯃꯣꯏꯒꯤꯗꯃꯛꯇ ꯑꯗꯨꯃꯥꯏꯅ ꯁꯤꯜꯂꯒ ꯁꯦꯝꯕ ꯑꯗꯨ ꯑꯅꯤ ꯀꯩꯅꯣꯁꯤꯗ ꯁꯤꯒꯤ ꯆꯍꯥꯎ ꯇꯟꯁꯤꯁꯨ ꯍꯥꯄꯛꯑꯣ ꯍꯥꯏꯔꯣ ꯑꯣ ꯆꯥꯛꯀ ꯆꯥꯔꯁꯨ ꯌꯥꯏ ꯑꯗ ꯆꯥꯗ꯭ꯔꯣꯀꯥꯟꯁꯤꯗ ꯆꯥꯉꯧ ꯊꯛꯀꯥꯟꯗꯗꯤ ꯑꯌꯥꯝꯕꯅ ꯆꯥꯅꯗꯦ ꯑꯗꯨꯒ ꯅꯨꯡꯊꯤꯜꯒꯤ ꯃꯇꯝꯗ ꯂꯩꯁꯥꯕꯤ ꯃꯈꯩꯅ ꯍꯥꯏꯗꯤ ꯂꯩꯁꯥꯕꯤ ꯑꯍꯟ ꯃꯈꯩꯅ ꯅꯨꯡꯊꯤꯜꯒꯤ ꯃꯇꯝꯗ ꯑꯆꯥꯄꯣꯠ ꯆꯥꯁꯤ ꯈꯣꯠꯁꯤ ꯅꯨꯡꯊꯤꯜꯒꯤ ꯏꯁꯅꯦꯛ ꯆꯥꯕ ꯃꯇꯝꯗ ꯑꯗꯨꯏꯗꯨꯗ ꯁꯤꯑꯣꯏꯅ ꯆꯥꯔꯁꯨ ꯑꯗꯨꯝ ꯌꯥꯏ ꯆꯥꯉꯥꯡꯒ ꯇꯧꯔꯒ ꯑꯗꯨ ꯀꯃꯟ ꯑꯣꯏꯅꯗꯤ ꯑꯗꯨꯃꯥꯏꯅꯗꯤ ꯆꯥꯅꯩ ꯆꯥꯛꯀ ꯆꯥꯕꯁꯤꯅ ꯑꯃꯨꯛ ꯄꯥꯛꯅꯗꯤ ꯆꯥꯅꯗꯦ ꯑꯗꯨ ꯆꯥꯛꯀꯁꯨ ꯆꯥꯟꯅꯩ ꯌꯥꯎꯗꯦ ꯆꯥꯗꯤ ꯌꯥꯎꯖꯗꯦ ꯍꯥꯏꯗꯤ ꯄꯨꯊꯣꯛ ꯄꯨꯁꯤꯟꯒꯤ ꯄ꯭ꯔꯣꯕ꯭ꯂꯦꯝ ꯂꯩꯕꯅꯤꯅ ꯑꯣ ꯍꯣꯏ ꯊꯝꯖꯔꯦ ꯊꯝꯖꯔꯦ